ꯍꯜꯂꯣ ꯅꯨꯡꯉꯥꯏꯔꯤꯌꯦ ꯆꯥꯔꯕ꯭ꯔꯣ ꯆꯥꯛꯁꯦ ꯀꯔꯤ ꯑꯦꯟꯁꯥꯡ ꯊꯣꯡꯅꯕ꯭ꯔꯥ ꯑꯩꯗꯤ ꯌꯨꯝꯗ ꯂꯩ ꯍꯣꯏ ꯅꯨꯡꯉꯥꯏ ꯅꯪꯗꯤ ꯀꯗꯥꯏ ꯂꯩꯕ꯭ꯔꯥ ꯍꯧꯖꯤꯛ ꯀꯥꯟ ꯑꯁ ꯇꯞꯄꯁꯦ ꯅꯨꯡꯉꯥꯏꯍꯦ ꯅꯪꯗꯤ ꯈ꯭ꯔꯤꯁꯃꯥꯁ ꯂꯥꯛꯀꯗ꯭ꯔꯥ ꯍꯣꯏꯗ ꯈ꯭ꯔꯤꯁꯃꯥꯁ ꯀꯨꯝꯕꯗꯤ ꯈꯨꯟꯗ ꯇꯧꯋꯣꯗ ꯑꯩꯈꯣꯏꯗꯤ ꯈꯨꯟꯗ ꯇꯧꯒꯅꯤ ꯍꯣꯏꯗ ꯑꯁꯤ ꯑꯥ ꯁꯦꯅꯥꯄꯇꯤꯗ ꯅꯠꯇ꯭ꯔꯒ ꯇꯥꯎꯟ ꯁꯤꯇꯤꯗ ꯇꯧꯕꯗꯤ ꯌꯥꯝ ꯕꯣꯔꯤꯡ ꯆꯨꯏꯗ ꯍꯣꯏ ꯅꯨꯡꯉꯥꯏ ꯍꯣꯏꯅꯦ ꯂꯥꯛꯑꯣ ꯌꯥꯔꯦꯗ ꯑꯩꯈꯣꯏꯔꯣꯝꯗ ꯑꯗꯨꯝ ꯐꯝꯃꯣ ꯆꯥꯕꯁꯨ ꯆꯥꯔꯦ ꯅꯨꯃꯤꯠ ꯑꯅꯤ ꯑꯍꯨꯝ ꯒꯨꯝꯕ ꯑꯗꯨꯝ ꯂꯩꯌꯣ ꯍꯣꯏ ꯍꯣꯏ ꯑꯗꯨꯝꯅ ꯍꯥꯏꯔ ꯂꯥꯛꯇ꯭ꯔꯥꯗꯤ ꯌꯥꯔꯣꯏꯀꯣ ꯍꯧꯖꯤꯛ ꯀꯥꯟꯕꯨ ꯅꯪ ꯀꯔꯤ ꯇꯧꯕ꯭ꯔꯥ ꯑꯣ ꯑꯩꯗꯤ ꯑꯗꯨꯝ ꯌꯨꯝꯗ ꯐꯝꯃꯦ ꯑꯗꯨ ꯅꯪ ꯎꯝ ꯍꯣꯂꯤꯗꯦ ꯒꯨꯝꯕꯗꯤ ꯐꯪꯒꯗ꯭ꯔꯥ ꯈ꯭ꯔꯤꯁꯃꯥꯁ ꯋꯥꯏꯗ

ꯍꯣꯏꯅꯦ ꯅꯣꯏ ꯑꯣꯖꯥꯁꯤꯡꯁꯨ ꯀꯔꯤ ꯍꯥꯏꯁꯤꯔꯥ ꯈ꯭ꯔꯤꯁꯇꯦꯟ ꯃꯤꯁꯤꯡꯅꯤꯅꯀꯣ ꯈ꯭ꯔꯤꯁꯃꯥꯁ ꯀꯨꯝꯕꯗꯤ ꯅꯣꯏ ꯉꯥꯛꯇ ꯅꯠꯇꯦꯗꯀꯣ ꯑꯁ ꯅꯪ ꯂꯥꯛꯀꯅꯤ ꯍꯥꯏꯔꯗꯤ ꯅꯨꯡꯉꯥꯏꯈ꯭ꯔꯦ ꯑꯩꯈꯣꯏꯔ ꯏꯃꯥꯟꯅꯕꯤꯁꯤꯡꯒ ꯃꯌꯥꯝ ꯂꯩꯃꯤꯟꯅꯕꯅꯦ ꯍꯣꯏ ꯌꯨꯝ ꯑꯃꯗ ꯄꯨꯂꯞ ꯂꯩꯔꯒ ꯇꯧꯃꯤꯟꯅꯒꯅꯤ ꯅꯨꯡꯉꯥꯏꯕ ꯇꯥꯔꯦ ꯍꯣꯏꯅꯦ ꯈꯜꯂ ꯂꯩꯕꯅꯤ ꯑꯩꯁꯨ ꯑꯦ ꯑꯗꯨꯗꯤ ꯑꯥ ꯁꯣꯏꯗꯅ ꯂꯥꯛꯑꯣꯀꯣ ꯑꯦ ꯑꯥ ꯃꯪ ꯐꯔꯣ ꯑꯗꯨꯗꯤ ꯎꯝ ꯎꯝ